ꯂꯝꯖꯤꯡꯕ ꯀꯦꯞ ꯁꯥꯔꯚꯤꯁꯀꯤ ꯃꯦꯅꯦꯖꯔ ꯑꯣꯏꯕꯤꯔꯕ꯭ꯔꯥ ꯉꯁꯤ ꯑꯩ ꯑꯦꯌꯥꯔꯄꯣꯔꯠ ꯆꯠꯀꯗꯕꯗ ꯅꯈꯣꯏꯒꯤ ꯀꯦꯞ ꯑꯗꯨꯅ ꯃꯤꯅꯠ ꯌꯥꯡꯈꯩꯃꯨꯛ ꯊꯦꯡꯊꯅ ꯂꯥꯛꯄꯅ ꯃꯔꯝ ꯑꯣꯏꯔꯒ ꯑꯩ ꯑꯗꯨ ꯐ꯭ꯂꯥꯏꯠ ꯅꯪꯍꯧꯗ꯭ꯔꯦ ꯑꯗꯨꯅ ꯃꯔꯝ ꯑꯣꯏꯔꯒ ꯑꯩꯒꯤ ꯄꯩꯁꯥ ꯑꯗꯨ ꯍꯟꯗꯣꯛꯄꯤꯔꯛꯑꯣ ꯑꯩ ꯁꯥꯎꯁꯨ ꯌꯥꯝ ꯁꯥꯎꯅꯤꯡꯉꯦ ꯋꯥꯈꯜꯁꯨ ꯌꯥꯝ ꯅꯨꯡꯉꯥꯏꯇ꯭ꯔꯦ